ꯑꯦꯛꯁꯟ ꯀꯥꯔꯠꯇꯒꯤ ꯄꯦꯟꯗꯤꯡꯗ ꯂꯩꯔꯤꯕ ꯄꯣꯠꯁꯤꯡ ꯄꯨꯝꯅꯃꯛ ꯂꯧꯊꯣꯛꯈ꯭ꯔꯣ ꯆꯥꯎꯔꯥꯛꯄ ꯃꯑꯣꯡ ꯉꯍꯥꯛꯀꯤ ꯑꯣꯟꯂꯥꯏꯟ ꯁꯣꯞꯄꯤꯡ ꯀꯥꯔꯠ ꯇ ꯅꯍꯥꯛꯅ ꯄꯣꯠꯂꯝ ꯀꯌꯥ ꯑꯃ ꯍꯥꯞꯆꯤꯜꯂꯦ ꯑꯗꯨ ꯑꯣꯏꯖꯔꯕꯁꯨ ꯅꯍꯥꯛꯅ ꯃꯗꯨ ꯂꯣꯏꯅꯃꯛ ꯂꯧꯗꯅꯕ ꯂꯦꯞꯄꯦ ꯅꯍꯥꯛꯅ ꯅꯍꯥꯛꯀꯤ ꯀꯥꯔꯠ ꯑꯗꯨꯗ ꯆꯪꯉꯨ ꯄꯦꯟꯗꯤꯡ ꯂꯩꯔꯤꯕ ꯄꯣꯠꯂꯝ ꯄꯨꯝꯅꯃꯛ ꯈꯜꯂꯒ ꯀꯥꯔꯠꯇꯒꯤ ꯂꯧꯊꯣꯛꯈ꯭ꯔꯣ ꯍꯥꯏꯔꯤꯕ ꯑꯁꯤ ꯑꯦꯅꯤ ꯁꯣꯞꯄꯤꯡ ꯑꯃ ꯇꯧꯕ ꯃꯇꯝꯗ ꯑꯩꯒꯤ ꯄꯣꯠ ꯀꯛꯁꯤꯜꯂꯨꯔꯒ ꯄꯣꯠ ꯑꯌꯥꯝꯕ ꯑꯦꯛꯖꯥꯝꯄꯜ ꯑꯣꯏꯅ ꯄꯣꯠ ꯇꯔꯥ ꯀꯛꯎꯔꯒ ꯄꯣꯠ ꯃꯉꯥ ꯂꯧꯒꯗꯕ ꯑꯃꯗꯤ ꯄꯣꯠ ꯃꯉꯥꯅ ꯀꯛꯀꯗꯕ ꯃꯁꯤꯒꯤ ꯃꯔꯝꯅ

ꯑꯦꯛꯖꯥꯝꯄꯜꯗ ꯃꯦꯟꯇ꯭ꯔꯥꯒꯤ ꯑꯣꯏꯅ ꯑꯩꯅ ꯁꯣꯞꯄꯤꯡ ꯑꯦꯞꯇ ꯆꯪꯉꯅꯤ ꯃꯦꯇ꯭ꯔꯥꯒꯤ ꯑꯦꯞꯁꯇꯨꯗ ꯑꯗ ꯑꯩꯒꯤ ꯑꯣꯔꯗꯔ ꯍꯥꯏꯕ ꯑꯃ ꯂꯩꯔꯝꯒꯅꯤ ꯑꯣꯔꯗꯔꯗꯨꯗ ꯆꯪꯉꯅꯤ ꯑꯗꯨꯒ ꯍꯥꯏꯔꯤꯕ ꯑꯣꯔꯗꯔꯗꯨ ꯆꯪꯉꯨꯕ ꯃꯇꯝꯗ ꯃꯥꯒꯤ ꯇꯣꯇꯦꯜ ꯑꯦꯃꯥꯎꯟ ꯑꯃꯗꯤ ꯑꯥꯏꯇꯦꯝꯁ ꯃꯌꯥꯝꯗꯨ ꯂꯩꯔꯝꯃꯅꯤ ꯃꯗꯨꯗ ꯑꯩꯈꯣꯏ ꯃꯣꯏ ꯑꯣꯞꯁꯟ ꯄꯤꯔꯝꯒꯅꯤ ꯑꯣꯞꯁꯟ ꯄꯤꯕ ꯃꯇꯨꯡꯏꯟꯅ ꯀꯦꯟꯁꯦꯜ ꯑꯃꯗꯤ ꯃꯥꯒꯤ ꯀꯦꯟꯁꯦꯜ ꯑꯗꯨꯒ ꯕꯥꯏ ꯑꯃ ꯌꯥꯎꯔꯝꯒꯅꯤ ꯑꯣꯀꯦ ꯅꯝꯃꯅꯤ ꯕꯥꯏ ꯅꯠꯇ꯭ꯔꯒ ꯑꯣꯀꯦꯗ ꯅꯝꯃꯅꯤ ꯂꯧꯒꯦ ꯍꯥꯏꯔꯒꯅ ꯅꯠꯇ꯭ꯔꯒꯅ ꯍꯧꯖꯤꯛꯀꯤ ꯀꯛꯀꯗꯧꯕ ꯄꯣꯠꯇꯨꯗꯅ ꯀꯦꯟꯁꯦꯜ ꯅꯝꯃꯅꯤ ꯑꯗꯨꯒ ꯀꯦꯟꯁꯦꯜ ꯅꯠꯇ꯭ꯔꯒꯅ ꯃꯥꯒꯤ ꯔꯤꯖꯟ ꯑꯃꯁꯨ ꯄꯤꯔꯛꯀꯅꯤ ꯃꯗꯨ ꯅꯝꯕ ꯃꯇꯨꯡꯗ ꯑꯗꯨꯝ ꯌꯥꯔꯅꯤ